ꯁꯤ ꯀꯨꯖꯃꯅꯤ ꯍꯣꯇꯦꯟ ꯑꯣꯏꯕꯤꯔꯕ ꯑꯩ ꯉꯁꯥꯏ ꯀꯥꯡꯉꯧ ꯕꯣꯔꯥ ꯁꯤꯡꯖꯨ ꯑꯣꯔꯗꯔ ꯇꯧꯖꯒꯤꯝꯅꯤ ꯑꯗꯨꯕꯨ ꯄꯨꯕꯤꯔꯛꯄꯗ ꯁꯤꯡꯖꯨ ꯌꯥꯎꯔꯛꯇ꯭ꯔꯦ ꯑꯗꯨ ꯆꯦꯛ ꯑꯝꯇ ꯇꯧꯕꯤꯌꯨ ꯇꯧꯕꯤꯔꯕ ꯃꯇꯨꯡꯗ ꯑꯩꯉꯣꯟꯗ ꯀꯟꯇꯦꯛ ꯇꯧꯕꯤꯔꯛꯄ ꯅꯠꯇ꯭ꯔꯒ ꯗꯦꯂꯤꯚꯔꯤꯗꯣ ꯑꯝꯇ ꯇꯧꯕꯤꯔꯛꯑꯣ